ꯑ ꯍꯂꯣ ꯍꯂꯣ ꯑ ꯃꯥꯅꯦ ꯃꯥꯅꯦ ꯍꯥꯏꯕꯤꯌꯨ ꯑꯗꯨꯝ ꯃꯈꯜ ꯁꯨꯅꯅꯕ ꯗꯦꯃꯦꯁꯁꯨ ꯑꯇꯩ ꯑꯇꯩ ꯂꯣꯏꯅꯃꯛ ꯑꯏꯪꯕꯒꯤ ꯑꯗꯒꯤ ꯈꯔ ꯏꯪꯗꯕ ꯏꯅꯔꯖꯤ ꯗ꯭ꯔꯤꯡ ꯃꯈꯜ ꯃꯈꯜ ꯁꯨꯅꯕ ꯑꯗꯨꯝ ꯂꯩꯅꯤ ꯑ ꯂꯩꯅꯤ ꯂꯩꯅꯤ ꯅꯤꯍꯥ ꯑꯧ ꯐꯅꯤ ꯐꯅꯤ ꯑꯣꯀꯦ ꯍꯣꯏ ꯐꯅꯤ ꯐꯅꯤ ꯑꯣꯀꯦ ꯑꯣꯀꯦ